ꯐꯤꯠꯅꯦꯁ ꯍꯥꯏꯕꯁꯦ ꯍꯛꯆꯥꯡꯗ ꯌꯥꯝ ꯀꯥꯟꯅꯩ ꯃꯔꯝꯗꯤ ꯍꯛꯆꯥꯡꯗ ꯐꯤꯠꯅꯦꯁ ꯑꯣꯏꯗ꯭ꯔꯗꯤ ꯃꯤꯑꯣꯏꯕꯁꯤꯗꯤ ꯍꯛꯆꯥꯡ ꯀꯩꯗꯧꯉꯩꯗꯁꯨ ꯅꯨꯡꯉꯥꯏꯔꯣꯏ ꯑꯩꯈꯣꯏꯅ ꯐꯤꯠꯅꯦꯁ ꯑꯣꯏꯒꯦ ꯍꯥꯏ ꯇꯥꯔꯗꯤ ꯑꯩꯈꯣꯏꯅ ꯋꯥꯛꯀꯤꯡ ꯆꯦꯟꯕ ꯀꯔꯤ ꯀꯔꯤ ꯇꯧꯕ ꯌꯥꯝ ꯗꯔꯀꯥꯔ ꯑꯣꯏꯌꯦ ꯇꯥꯡ ꯇꯥꯡ ꯃꯔꯝꯕꯨ ꯇꯥꯡ ꯇꯥꯡ ꯆꯤꯛꯄ ꯈꯣꯠꯄ ꯈꯨꯗꯥꯡ ꯀꯔꯤ ꯀꯔꯤ ꯆꯤꯛꯄ ꯈꯣꯠꯄ ꯂꯩꯔꯒꯁꯨ ꯑꯩꯈꯣꯏꯅ ꯆꯦꯟ ꯆꯣꯡꯕ ꯇꯧꯔꯒ ꯍꯛꯆꯥꯡꯁꯦ ꯐꯍꯟꯕ ꯉꯝꯃꯦ ꯑꯩꯈꯣꯏꯅꯁꯨ ꯑꯦꯛꯁꯔꯁꯥꯏꯁ ꯇꯧꯔꯒ ꯃꯗꯨꯅ ꯐꯤꯒꯔ